ꯑꯩꯈꯣꯏ ꯌꯨꯅꯤꯕꯔꯁꯤꯇꯤꯒꯤ ꯑꯦꯝ ꯑꯦꯒꯤ ꯑꯩꯈꯣꯏ ꯏꯁꯇꯨꯗꯦꯟ ꯅꯨꯄꯤ ꯈꯔ ꯌꯥꯎꯋꯦ ꯅꯨꯄꯥꯗꯤ ꯌꯥꯝꯅ ꯌꯥꯎꯗꯦ ꯅꯨꯄꯤꯁꯤꯡꯒ ꯑꯩꯈꯣꯏ ꯉꯁꯤ ꯁꯟꯗꯦꯁꯦ ꯄꯨꯟꯁꯤ ꯍꯥꯏꯅ ꯍꯥꯏꯅꯕꯅꯦ ꯑꯗꯨꯗ ꯑꯩꯈꯣꯏꯗꯨ ꯄ꯭ꯔꯤ ꯄ꯭ꯂꯥꯟ ꯂꯩꯇꯕ ꯉꯁꯤ ꯈꯛꯇꯪ ꯄꯨꯟꯕ ꯑꯣꯏꯕ ꯑꯗꯨꯅ ꯍꯣꯁꯇꯦꯜꯗ ꯂꯩꯕ ꯑꯩꯈꯣꯏ ꯏꯃꯥꯟꯅꯕꯤꯁꯤꯡ ꯍꯥꯏꯅꯔꯦ ꯑꯗꯣ ꯍꯥꯏꯅꯕ ꯀꯥꯟꯁꯤꯗ ꯑꯩꯈꯣꯏꯅ ꯀꯩꯅꯣꯝꯃꯗꯤ ꯁꯨꯝ ꯆꯥꯅꯤꯡꯕ ꯀꯦꯛꯀꯨꯝꯕ ꯄꯤꯖꯥꯒꯨꯝꯕ ꯑꯗꯨꯗ ꯀꯦꯛꯁꯦ ꯑꯩꯈꯣꯏꯅ ꯑꯣꯗꯔ ꯇꯧꯔꯦ ꯑꯗꯣ ꯑꯣꯗꯔ ꯇꯧꯕꯁꯤꯁꯨ ꯈꯔ ꯂꯥꯞꯄꯦ ꯑꯅꯛꯄꯗ ꯂꯩꯕꯁꯤꯗꯤ ꯍꯥꯎꯇꯦꯑꯅ ꯍꯥꯟꯅꯁꯨ ꯆꯥꯈ꯭ꯔꯕꯒꯤ ꯑꯗꯣ ꯉꯁꯤꯗꯣ ꯑꯇꯣꯞꯄ ꯀꯦꯐꯦ ꯑꯃꯗꯒꯤ ꯑꯩꯈꯣꯏꯅ ꯑꯣꯗꯔ ꯇꯧꯕ ꯃꯇꯝꯁꯤꯗ ꯑꯩꯗꯣ ꯈꯔ ꯊꯦꯡꯅ ꯑꯣꯗꯔꯗꯨ ꯇꯧꯒ꯭ꯔꯦꯕ ꯑꯩꯗꯤ ꯈꯜꯂꯨꯕꯅꯦ ꯅꯪꯉꯔꯣꯏꯗ꯭ꯔꯥꯒꯥꯅ ꯁꯨꯝ ꯏꯃꯥꯟꯅꯕꯤ ꯈꯣꯏꯗ ꯍꯥꯏꯗ꯭ꯔꯁꯨ ꯑꯩꯅ ꯇꯧꯔꯨꯕꯅꯤꯅ ꯄꯥꯈꯠꯄꯗꯣ ꯐꯥꯎꯋꯦ ꯑꯗꯨꯕꯨ ꯃꯈꯣꯏ ꯃꯇꯝ ꯆꯥꯅ ꯂꯥꯛꯑꯦ ꯌꯥꯝ ꯅꯨꯡꯉꯥꯏ ꯃꯈꯣꯏ ꯁꯥꯔꯕꯤꯁꯁꯦ ꯃꯈꯥ ꯇꯥꯕꯁꯨ ꯑꯗꯨꯝ ꯇꯧꯕ ꯌꯥꯕꯒꯤ ꯆꯥꯟꯁ ꯑꯃ ꯄꯤꯕꯤ ꯑꯗꯨꯒ ꯄꯤꯖꯥꯁꯤꯁꯨ ꯑꯩꯅ ꯌꯥꯝ ꯄꯥꯝꯕ ꯐ꯭ꯂꯦꯕꯔꯗꯣ ꯑꯣꯔꯝꯃꯦ ꯑꯩꯅ ꯈꯜꯂꯨꯕ ꯈꯜꯂꯨꯕꯗꯒꯤ ꯍꯦꯟꯅ ꯍꯥꯎꯔꯝꯕꯗꯣ ꯑꯦꯛꯁꯄꯦꯛ ꯇꯧꯕꯗꯒꯤ ꯑꯗꯨꯝꯃꯥꯏꯅ ꯑꯣꯏꯔꯝꯕ ꯑꯗꯨꯅ ꯑꯩꯈꯣꯏꯗꯣ ꯉꯁꯤꯗꯣ ꯏꯟꯖꯣꯏ ꯇꯧꯔꯦ ꯐꯖꯅ ꯆꯥꯃꯤꯟꯅꯈ꯭ꯔꯦ ꯏꯃꯥꯟꯅꯕꯤꯈꯩꯒ ꯑꯗꯨꯒ ꯃꯦꯃꯣꯔꯤ ꯑꯃꯁꯨ ꯉꯁꯤꯒꯤ ꯍꯣꯁꯇꯦꯜꯁꯤꯗ ꯑꯗꯨꯝ ꯊꯝꯍꯧꯔꯦ ꯑꯦꯝ ꯏꯌꯨꯒꯤ